ꯑꯩꯗꯤ ꯍꯩ ꯂꯩꯁꯤ ꯌꯥꯝ ꯄꯥꯝꯖꯩ ꯑꯩꯈꯣꯏꯒꯤ ꯑꯀꯣꯏꯕꯗ ꯒꯝꯂꯥ ꯃꯆꯥ ꯃꯆꯥ ꯁꯦꯝꯗꯨꯅ ꯃꯈꯜ ꯀꯌꯥꯒꯤ ꯂꯩꯁꯤꯡ ꯊꯥꯏ ꯆꯤꯅꯥ ꯔꯣꯁ ꯁꯅꯥꯔꯩ ꯂꯩꯍꯥꯎ ꯇꯈꯦꯜꯂꯩ ꯀꯨꯟꯗꯣꯂꯩꯅꯆꯤꯡꯕ ꯀꯌꯥꯃꯔꯨꯝ ꯊꯥꯏ ꯑꯗꯨꯒ ꯒꯦꯠꯀꯤ ꯃꯅꯥꯛꯇ ꯍꯩ ꯀꯌꯥ ꯑꯃꯁꯨ ꯊꯥꯏ ꯕꯣꯔꯣꯏ ꯍꯩꯅꯧ ꯅꯣꯕꯥꯞ ꯆꯝꯄ꯭ꯔꯥꯅꯆꯤꯡꯕ ꯀꯌꯥꯃꯔꯨꯝ ꯊꯥꯏ ꯑꯩꯈꯣꯏ ꯍꯤꯡꯒꯣꯜꯗꯁꯨ ꯌꯦꯟꯁꯥꯡ ꯅꯥꯄꯤ ꯍꯪꯒꯥꯝ ꯀꯣꯕꯤ ꯂꯩ ꯁꯧꯒ꯭ꯔꯤ ꯐꯗꯤꯒꯣꯝꯅꯆꯤꯡꯕ ꯃꯈꯜ ꯀꯌꯥ ꯑꯃꯁꯨ ꯊꯥꯏ ꯑꯩꯗꯤ ꯍꯩ ꯂꯩ ꯊꯥꯕꯁꯤ ꯌꯥꯝꯅ ꯄꯥꯝꯖꯩ ꯃꯔꯝꯗꯤ ꯃꯁꯤꯅ ꯑꯩꯈꯣꯏꯒꯤ ꯍꯛꯆꯥꯡꯗ ꯀꯥꯟꯅꯕ ꯌꯥꯝꯅ ꯄꯤ ꯁꯣꯔ ꯍꯣꯟꯕ ꯅꯨꯡꯉꯥꯏꯍꯜꯂꯤ ꯃꯤꯠ ꯁꯤꯡꯗꯣꯛꯍꯜꯂꯤ ꯋꯥꯈꯜ ꯂꯧꯁꯤꯡ ꯊꯣꯛꯍꯜꯂꯤ